ꯑꯩꯅ ꯍꯥꯏꯀꯤꯡ ꯑꯔꯥꯞꯄ ꯃꯐꯝ ꯆꯠꯄ ꯃꯇꯝꯗ ꯑꯩꯅ ꯑꯃꯨꯛꯇ ꯎꯗ꯭ꯔꯤꯕ ꯑꯩꯒꯤ ꯂꯥꯏꯐꯁꯤꯗ ꯑꯩꯒꯤ ꯄꯨꯟꯁꯤꯁꯤꯗ ꯑꯃꯨꯛꯇ ꯎꯗ꯭ꯔꯤꯕ ꯑꯩꯅ ꯁꯥ ꯃꯈꯜ ꯑꯃ ꯊꯦꯡꯅꯩ ꯃꯗꯨꯒꯤ ꯁꯥꯗꯣ ꯑꯩꯅ ꯐꯣꯇꯣ ꯂꯧꯔꯦ ꯑꯗꯨꯒ ꯑꯩꯒꯤ ꯃꯔꯨꯞ ꯃꯄꯥꯡ ꯑꯩꯒꯤ ꯏꯃꯥꯟꯅꯕꯤ ꯑꯩꯒꯤ ꯏꯆꯤꯜ ꯏꯅꯥꯎꯁꯤꯡꯗ ꯌꯦꯡꯍꯟꯅꯤꯡꯕꯩꯗꯃꯛꯇ ꯑꯩ ꯋꯥꯠꯁꯑꯄꯇ ꯊꯥꯔꯦ ꯑꯩꯒꯤ ꯃꯔꯨꯞꯁꯤꯡꯒꯤ ꯋꯥꯠꯁꯑꯄꯇꯁꯨ ꯊꯥꯔꯦ ꯑꯗꯨꯒ ꯐꯦꯁꯕꯨꯛꯇꯁꯨ ꯊꯥꯒꯠꯂꯦ ꯑꯩꯅ ꯌꯦꯡꯍꯟꯅꯤꯡꯗꯅ ꯑꯃꯨꯛꯇ ꯎꯗꯕꯒꯤ